ꯋꯥꯠ ꯀꯥꯏꯟꯁ ꯑꯣꯐ ꯗꯤꯁꯤꯄ꯭ꯂꯦꯟ ꯗꯨ ꯌꯨ ꯊꯤꯡ ꯏꯁ ꯔꯤꯀ꯭ꯋꯥꯏꯔ ꯇꯨ ꯕꯤꯀꯣꯝ ꯑꯦ ꯒꯨꯗ ꯒꯨꯗ ꯔꯥꯏꯇꯔ ꯑꯃ ꯑꯣꯏꯅꯕꯒꯤꯗꯃꯛꯇ ꯇꯧꯕ ꯔꯥꯏꯇꯔꯁꯤꯡꯒꯤ ꯄꯥꯎꯇꯥꯛ ꯏꯟꯕ ꯃꯊꯛ ꯃꯈꯥ ꯈꯪꯕ ꯗꯤꯁꯤꯄ꯭ꯂꯤꯟ ꯈꯪꯕ ꯈꯪꯕ ꯃꯃꯥꯡꯗ ꯇꯧꯔꯝꯕ ꯊꯕꯛꯁꯤꯡ ꯑꯗꯨꯕꯨ